ꯍꯜꯂꯣ ꯑꯁꯤ ꯑꯁꯤ ꯀꯦꯟꯒ ꯕꯝꯕꯨ ꯄ꯭ꯔꯗꯛ ꯁꯦꯝꯐꯝꯗꯨꯔꯥ ꯎꯝ ꯑꯩ ꯅꯦꯄꯥꯜꯗꯒꯤ ꯀꯣꯜ ꯇꯧꯔꯛꯄꯅꯤ ꯅꯣꯏꯒꯤ ꯀꯦꯟꯒ ꯕꯝꯕꯨ ꯄ꯭ꯔꯗꯛꯇꯨ ꯀꯔꯤ ꯀꯔꯤ ꯂꯩꯕ꯭ꯔꯥꯀꯣ ꯑꯥ ꯑꯣ ꯑꯗꯨ ꯕꯥꯁꯀꯦꯠꯀꯨꯝꯕ ꯑꯥ ꯑꯁꯤ ꯖꯁ ꯍꯥꯎꯁꯍꯣꯜ ꯑꯥ ꯀꯤꯠꯆꯟꯒꯤ ꯌꯨꯁ ꯇꯧꯅꯤꯉꯥꯏꯒꯤ ꯄ꯭ꯂꯦꯠꯀꯨꯝꯕ ꯀꯞꯀꯨꯝꯕ ꯑꯗꯨꯒꯨꯝꯕ ꯁꯦꯝꯕ꯭ꯔꯥ ꯃꯆꯥ ꯃꯆꯥꯗꯣ ꯑꯥ ꯍꯣꯏ ꯑꯗꯨꯗꯨ ꯑꯩꯅ ꯈꯔ ꯄꯣꯠ ꯆꯩ ꯑꯄꯤꯛ ꯑꯄꯤꯛꯄꯗꯨ ꯂꯧꯅꯤꯡꯕꯀꯣ

ꯑꯥ ꯑꯩꯅ ꯅꯣꯏꯒꯤꯗꯨ ꯕꯥꯁꯀꯦꯠꯀꯤ ꯏꯁꯇꯦꯟꯒꯨꯝꯕ ꯑꯗꯨꯒ ꯄ꯭ꯂꯦꯠꯀ ꯀꯞꯇꯨꯗ ꯄꯤꯁ ꯇ꯭ꯋꯦꯟꯇꯤ ꯇ꯭ꯋꯦꯟꯇꯤ ꯏꯁꯀꯨꯝꯕ ꯄꯥꯝꯕꯀꯣ ꯑꯗꯨꯒꯤ ꯐꯪꯒꯗ꯭ꯔꯥ ꯍꯥꯏꯅ

ꯑꯥ ꯍꯣꯏ ꯑꯗꯨꯒ ꯇꯦꯕꯜꯒ ꯆꯤꯌꯔꯗꯨꯁꯨ ꯑꯥ ꯑꯗꯨꯗꯨ ꯑꯗꯨꯝ ꯋꯥꯆꯞꯇ ꯅꯪꯅ ꯀꯥꯞꯂꯒ ꯇꯥꯕꯤꯌꯣ ꯑꯩ ꯌꯦꯡꯒꯦ ꯗꯤꯖꯥꯏꯟꯒꯨꯝꯕ ꯑꯗꯨ ꯄ꯭ꯔꯥꯏꯁꯀꯨꯝꯕꯗꯤ ꯇꯧꯕ꯭ꯔꯥꯀꯣ ꯑꯣ ꯑꯣ ꯑꯣ ꯑꯣ ꯑꯥ ꯑꯥ ꯑꯆꯁꯥ ꯍꯣꯏ ꯑꯗꯨ ꯑꯩꯗꯤ ꯄꯤꯁ ꯕꯥꯁꯀꯦꯠ ꯑꯣꯞꯗꯨꯅ ꯄꯤꯁ ꯇꯔꯥꯒꯨꯝꯕ ꯄ꯭ꯂꯦꯠꯀ ꯀꯞꯁꯒꯨꯝꯕꯗꯨꯅ ꯄꯤꯁ ꯇ꯭ꯋꯦꯟꯇꯤꯒꯨꯝꯕ ꯑꯗꯨꯝ ꯂꯧꯕꯅꯤ ꯑꯗꯨ ꯍꯣꯜꯁꯦꯜꯒꯤ ꯄꯥ꯭ꯔꯏꯁ ꯉꯥꯏ ꯄꯤꯕꯤꯌꯣ ꯑꯥ ꯑꯥ ꯍꯣꯏ ꯌꯥꯏꯌꯦ ꯑꯗꯨꯁꯨ ꯍꯣꯏ ꯍꯣꯏ ꯍꯣꯏ ꯑꯦ ꯑꯗꯨ ꯎꯝ ꯎꯝ ꯑꯦ ꯑꯦ ꯑꯗꯨꯗꯤ ꯍꯣꯏ ꯍꯣꯏ ꯑꯦ ꯑꯦ ꯑꯦ ꯌꯥꯝ ꯅꯨꯡꯉꯥꯏꯔꯦ